ꯍꯧꯖꯤꯛ ꯍꯧꯖꯤꯛ ꯃꯅꯤꯄꯨꯔꯗ ꯊꯦꯡꯅꯔꯤꯕ ꯂꯥꯏꯔꯤꯛ ꯂꯥꯏꯁꯨꯒꯤ ꯑꯋꯥꯕ ꯑꯁꯤ ꯍꯧꯖꯤꯛ ꯀꯥꯡꯂꯨꯞꯀꯤ ꯏꯔꯥꯡ ꯏꯔꯥꯡꯁꯤꯅ ꯑꯃꯨꯛꯀ ꯍꯦꯟꯅ ꯋꯥꯍꯜꯂꯦ ꯍꯥꯟꯅꯗꯒꯤ ꯀꯣ ꯀꯥꯡꯂꯨꯞꯀꯤ ꯏꯔꯥꯡ ꯑꯁꯤꯅ ꯃꯍꯩꯔꯣꯏꯁꯤꯡꯗ ꯈꯨꯗꯣꯡꯆꯥꯗꯕ ꯃꯌꯥꯝ ꯑꯃ ꯄꯤꯔꯦ ꯑꯗꯨꯒꯤꯁꯨ ꯃꯛꯇ ꯍꯥꯟꯅ ꯑꯣꯟꯂꯥꯏꯟ ꯀ꯭ꯂꯥꯁ ꯇꯧꯖꯔꯝꯕ ꯑꯗꯨꯁꯨ ꯂꯩꯉꯥꯛꯅ ꯏꯟꯇꯔꯅꯦꯠ ꯊꯤꯡꯖꯤꯟꯕꯤꯗꯅ ꯑꯣꯟꯂꯥꯏꯟ ꯀ꯭ꯂꯥꯁꯀꯤ ꯈꯨꯗꯣꯡꯆꯥꯕꯁꯨ ꯐꯪꯍꯟꯕꯤꯗ꯭ꯔꯦ ꯀꯔꯐ꯭ꯌꯨ ꯕꯟ ꯕ꯭ꯂꯣꯀꯦꯠꯁ ꯃꯌꯥꯝ ꯑꯁꯤꯅ ꯑꯉꯥꯡꯒꯤ ꯂꯥꯏꯔꯤꯛ ꯂꯥꯏꯁꯨ ꯇꯝꯕꯗ ꯑꯁꯨꯛꯀꯤ ꯃꯇꯤꯛ ꯁꯥꯊꯤꯅ ꯑꯋꯥꯕ ꯍꯥꯏꯕꯗꯨ ꯑꯣꯏꯔꯦ ꯑꯉꯥꯡ ꯂꯥꯏꯔꯤꯛ ꯂꯥꯏꯁꯨ ꯇꯝꯕꯗ ꯁꯤꯗꯒꯤ ꯊꯩꯗꯣꯛꯑꯒ ꯍꯥꯟꯅꯗꯒꯤꯁꯨ ꯂꯥꯏꯔꯤꯛ ꯂꯥꯏꯁꯨ ꯇꯝꯕꯗ ꯈꯨꯗꯣꯡꯆꯥꯗꯕ ꯀꯌꯥ ꯑꯃꯁꯨ ꯂꯩ ꯍꯥꯏꯕꯗꯤ ꯄ꯭ꯔꯥꯏꯕꯦꯠ ꯁ꯭ꯀꯨꯜꯒ ꯒꯣꯃꯦꯟ ꯁ꯭ꯀꯨꯜꯒ ꯈꯦꯠꯅꯕ ꯑꯅꯤꯁꯦ ꯄ꯭ꯔꯥꯏꯕꯦꯠ ꯁ꯭ꯀꯨꯜꯗ ꯑꯉꯥꯡꯁꯤꯡ ꯃꯃꯥ ꯃꯄꯥꯅ ꯍꯦꯟꯅ ꯄ꯭ꯔꯥꯏꯕꯦꯠ ꯁ꯭ꯀꯨꯜꯗ ꯊꯥꯅꯤꯡꯉꯤ ꯒꯣꯃꯦꯟ ꯁ꯭ꯀꯨꯜꯗꯤ ꯑꯉꯥꯡ ꯂꯩꯇ꯭ꯔꯦ ꯂꯩꯇ꯭ꯔꯕꯒꯨꯝꯕꯅꯤ ꯄ꯭ꯔꯥꯏꯕꯦꯠ ꯁ꯭ꯀꯨꯜꯗ ꯃꯃꯥ ꯃꯄꯥꯁꯤꯅ ꯊꯥꯕꯗ ꯑꯃꯨꯛ ꯂꯥꯏꯔꯕ ꯈꯔ ꯃꯤꯗꯜ ꯀ꯭ꯂꯥꯁ ꯍꯥꯏꯇꯥꯔꯦꯅꯦꯀꯣ ꯑꯗꯨꯗꯨꯅ ꯂꯥꯏꯔꯤꯛ ꯂꯥꯏꯁꯨ ꯇꯝꯕꯗ ꯑꯉꯥꯡꯁꯤꯗ ꯄ꯭ꯔꯥꯏꯕꯦꯠ ꯁ꯭ꯀꯨꯜꯗꯗꯤ ꯊꯥꯅꯤꯡꯕ ꯄꯩꯁꯥꯗꯤ ꯄ꯭ꯔꯥꯏꯕꯦꯠ ꯁ꯭ꯀꯨꯜꯒꯤ ꯄꯩꯁꯥꯗꯤ ꯑꯁꯨꯛꯀꯤ ꯃꯇꯤꯛ ꯋꯥꯡꯈ꯭ꯔꯦ ꯑꯗꯨꯅ ꯊꯥꯕ ꯉꯝꯗꯕ ꯑꯗꯒꯤ ꯔꯨꯔꯦꯜ ꯑꯦꯔꯤꯌꯥꯗ ꯂꯩꯕ ꯈꯔ

ꯈꯔ ꯅꯪꯕ ꯍꯥꯏꯇꯥꯔꯦꯅꯦ ꯏꯀꯣꯅꯣꯃꯤꯛ ꯈꯔ ꯋꯥꯕ ꯑꯉꯥꯡꯁꯤꯡꯗꯤ ꯂꯥꯏꯔꯤꯛ ꯂꯥꯏꯁꯨꯗ ꯂꯥꯏꯔꯤꯛ ꯂꯥꯏꯁꯨ ꯇꯝꯕꯗꯨ ꯉꯝꯗꯗꯅ ꯇꯣꯛꯄꯁꯨ ꯐꯅꯌꯥꯝ ꯑꯃ ꯌꯥꯎꯔꯦ ꯑꯅꯝꯕꯅ ꯁꯤ ꯀꯅꯥꯅ ꯇꯣꯛꯏ ꯅꯨꯄꯤꯃꯆꯥꯅ ꯍꯦꯟꯅ ꯇꯣꯛꯏ